ꯂꯧꯎ ꯁꯤꯡꯎꯕꯒꯤꯗꯃꯛꯇ ꯏꯊꯩ ꯂꯧꯈꯣꯡ ꯃꯔꯝ ꯆꯥꯅ ꯂꯩꯍꯟꯕ ꯑꯃꯁꯨꯡ ꯃꯗꯨꯒꯤ ꯃꯍꯩ ꯃꯔꯣꯡ ꯐꯅꯕꯒꯤꯗꯃꯛꯇ ꯍꯧꯖꯤꯛ ꯑꯐꯕ ꯂꯩꯔꯤꯕ ꯍꯥꯔ ꯑꯃꯗꯤ ꯍꯤꯗꯥꯛ ꯂꯥꯡꯊꯛꯁꯤꯡ ꯑꯁꯤ ꯃꯔꯝ ꯆꯥꯅ ꯃꯐꯝ ꯑꯗꯨꯗꯁꯨ ꯐꯪꯍꯜꯂꯒ ꯄꯥꯝꯕꯤꯁꯤꯡꯁꯤ ꯃꯍꯩ ꯌꯥꯜꯍꯟꯕ ꯐꯒꯠꯍꯟꯕꯗ ꯃꯄꯨꯡ ꯑꯣꯏꯍꯟꯅꯤꯡꯏ